ꯑꯩꯒꯤ ꯐꯣꯟꯁꯤ ꯂꯤꯂꯣꯡ ꯕꯖꯥꯔꯗꯒꯤ ꯂꯧꯕꯅꯤ ꯑꯩꯒꯤ ꯐꯣꯟ ꯃꯃꯤꯡꯅ ꯔꯦꯗꯃꯤ ꯅꯣꯠ ꯇꯦꯟꯅꯤ

ꯑꯩꯈꯣꯏ ꯐꯣꯟꯁꯦ ꯍꯦꯛ ꯍꯦꯛ ꯁꯥꯒꯠꯄ ꯑꯗꯒꯤ ꯂꯦꯞꯄ ꯑꯗꯨꯒ ꯁꯤꯒꯤ ꯔꯦꯗꯃꯤ ꯅꯣꯠ ꯇꯦꯟꯁꯤꯅ ꯑꯩꯈꯣꯏꯒꯤ ꯁꯥꯒꯠꯄꯁꯨ ꯐꯥꯎꯗꯦ ꯕꯦꯠꯇ꯭ꯔꯤꯁꯨ ꯌꯥꯝꯅ ꯈꯥꯡꯉꯤ ꯑꯗꯒꯤ ꯑꯇꯩ ꯑꯇꯩ ꯁꯤꯖꯤꯟꯅꯕꯗꯁꯨ ꯌꯥꯝꯅ ꯅꯨꯡꯉꯥꯏ ꯑꯗꯨꯒ

ꯃꯥꯒꯤ ꯈ꯭ꯋꯥꯏꯗꯩ ꯅꯨꯡꯉꯥꯏꯕ ꯍꯥꯏꯔꯒꯗꯤ ꯀꯦꯃꯦꯔꯥ ꯌꯥꯝꯅ ꯁꯦꯡꯕ ꯑꯗꯨꯗꯒꯤ ꯚꯤꯗꯤꯑꯣ ꯌꯦꯡꯕꯗꯤ ꯌꯥꯝꯅ ꯅꯨꯡꯉꯥꯏꯕ ꯑꯉꯥꯡ ꯅꯨꯕꯤꯅ ꯄꯥꯏꯔꯁꯨ ꯌꯥꯝꯅ ꯅꯨꯡꯉꯥꯏꯕ ꯄꯪꯅꯝꯗ ꯅꯝꯃꯁꯨ ꯀꯔꯤꯒꯨꯝꯕ ꯑꯃ ꯑꯀꯥꯏꯕ ꯂꯩꯇꯕ ꯑꯁꯤꯒꯤꯁꯤꯅꯤ